ꯑꯩꯈꯣꯏꯒꯤ ꯊꯧꯕꯥꯟ ꯖꯤꯜꯂꯥꯗ ꯊꯕꯛ ꯑꯃꯗꯤ ꯍꯤꯡꯒꯣꯟꯅ ꯄꯩꯁꯥ ꯇꯥꯟꯕꯒꯤ ꯊꯕꯛ ꯇꯧꯋꯤ ꯊꯕꯛꯇꯤ ꯃꯤ ꯃꯤ ꯑꯌꯥꯝꯕꯅ ꯊꯕꯛ ꯑꯌꯥꯝꯕ ꯇꯧꯋꯤ ꯑꯗꯨꯒ ꯑꯩꯈꯣꯏꯒꯤ ꯑꯇꯩꯅ ꯃꯈꯥ ꯇꯥꯕꯅ ꯊꯧꯕꯥꯜ ꯖꯤꯜꯂꯥꯗꯗꯤ ꯂꯧꯕꯨꯛꯇ ꯆꯠꯂꯒ ꯏꯟꯁꯥꯡ ꯅꯥꯄꯤ ꯊꯥꯕ ꯍꯤꯡꯒꯣꯟꯗ ꯐꯥꯝꯃꯤꯡ ꯇꯧꯔꯒ ꯂꯧꯎ ꯁꯤꯡꯎ ꯇꯧꯕ ꯑꯗꯨꯒꯨꯝꯕ ꯑꯗꯨꯃꯥꯏꯅ ꯇꯧꯔꯒ ꯄꯩꯁꯥ ꯇꯥꯜꯂꯤ ꯑꯩꯈꯣꯏꯒꯤ ꯑꯇꯩꯅ ꯌꯦꯟ ꯉꯥꯅꯨ ꯂꯣꯏꯕ ꯑꯗꯒꯤ ꯑꯇꯩꯅ ꯒꯥꯔꯤ ꯋꯥꯛꯁꯣꯞ ꯁꯦꯝꯕ ꯑꯗꯒꯤ ꯔꯪ ꯀꯥꯞꯄ ꯁꯨꯃꯥꯏꯅ ꯇꯧꯔꯒ ꯄꯩꯁꯥ ꯃꯥ ꯃꯥꯒꯤ ꯃꯥ ꯃꯥꯅ ꯍꯩꯖꯕ ꯁꯤꯟꯐꯝꯗ ꯇꯧꯔꯒ ꯄꯩꯁꯥ ꯃꯥ ꯃꯥꯒꯤ ꯇꯥꯜꯂꯤ ꯑꯗꯨꯒ ꯈꯔ ꯑꯃꯅ ꯌꯨꯝ ꯁꯥꯔꯒꯁꯨ ꯇꯥꯜꯂꯤ ꯈꯔ ꯑꯃꯅ ꯈꯔ ꯑꯃꯅ ꯎ ꯋꯥ ꯇꯧꯔꯒ ꯐꯥꯝꯃꯤꯡ ꯎ ꯋꯥ ꯇꯧꯔꯒ ꯇꯥꯜꯂꯤ ꯈꯔ ꯑꯃꯅ ꯂꯧꯕꯨꯛꯇ ꯄꯨꯈ꯭ꯔꯤ ꯇꯧꯔꯒ ꯐꯤꯁꯔꯤ ꯇꯧꯔꯒ ꯇꯥꯜꯂꯤ ꯈꯔ ꯑꯃꯅ ꯖꯒꯥ ꯖꯒꯥꯗ ꯆꯠꯂꯒ ꯎ ꯋꯥ ꯌꯥꯜꯂꯒ ꯄꯩꯁꯥ ꯇꯥꯜꯂꯤ ꯑꯗꯨꯗꯒꯤ ꯑꯇꯩ ꯈꯔ ꯑꯃꯅ ꯏꯃꯥ ꯏꯕꯦꯜ ꯈꯔ ꯑꯃꯅ ꯃꯤꯉꯣꯟꯗꯒꯤ ꯐꯧ ꯋꯥꯜꯂꯨꯔꯒ ꯑꯃꯨꯛꯀ ꯆꯦꯡ ꯇꯥꯏꯔꯒ ꯄꯩꯁꯥ ꯇꯥꯜꯂꯤ

ꯑꯗꯩ ꯈꯔ ꯑꯃꯅ ꯒꯥꯔꯤ ꯑꯔꯥꯞ ꯑꯔꯥꯞꯄꯗ ꯆꯠꯂꯒ ꯃꯤ ꯍꯣꯜꯂꯒ ꯄꯩꯁꯥ ꯇꯥꯜꯂꯤ ꯑꯇꯩꯅ ꯈꯔ ꯑꯃꯅ ꯒꯥꯔꯤ ꯊꯧꯔꯒ ꯇ꯭ꯔꯛꯇ ꯃꯥꯜ ꯍꯥꯞꯄ ꯍꯥꯞꯄꯒ ꯄꯩꯁꯥ ꯇꯥꯜꯂꯤ ꯈꯔ ꯑꯃꯅ ꯖꯤꯝꯒꯤ ꯇ꯭ꯔꯦꯅꯔ ꯑꯣꯏꯔꯒꯁꯨ ꯇꯥꯜꯂꯤ ꯈꯔ ꯑꯃꯅ ꯂꯣꯀꯦꯜ ꯒꯥꯔꯤ ꯆꯠꯂꯒꯁꯨ ꯄꯩꯁꯥ ꯇꯥꯜꯂꯤ ꯑꯩꯈꯣꯏ ꯁꯤꯟꯐꯝ ꯃꯥꯏ ꯃꯥꯒꯤ ꯁꯤꯟꯐꯝ ꯀꯌꯥ ꯑꯃ ꯃꯤ ꯃꯤꯒꯤ ꯁꯤꯟꯐꯝ ꯇꯣꯉꯥꯜꯂꯕꯁꯨ ꯏꯁꯣꯔꯅ ꯃꯥ ꯃꯥꯒꯤ ꯁꯤꯟꯐꯝ ꯇꯣꯉꯥꯟ ꯇꯣꯉꯥꯟꯅ ꯊꯥꯔꯛꯏ ꯑꯩꯈꯣꯏꯒꯤ ꯁꯤꯟꯐꯝꯗ ꯑꯍꯣꯡ ꯍꯥꯏꯗꯤ ꯁꯤꯅꯤ ꯁꯤꯅꯤ ꯍꯥꯏꯕ ꯂꯩꯇꯦ ꯃꯥ ꯃꯥꯅ ꯀꯟꯅ ꯍꯣꯠꯅꯕꯒꯤ ꯃꯇꯨꯡ ꯏꯟꯅ ꯊꯧꯕꯥꯜ ꯖꯤꯜꯂꯥꯗꯗꯤ ꯄꯩꯁꯥ ꯌꯥꯝꯅ ꯇꯥꯟꯕ ꯀꯜꯂꯤ